ꯑꯁꯤꯒꯤ ꯃꯇꯥꯡꯁꯤꯗ ꯑꯩꯅ ꯍꯥꯏꯖꯅꯤꯡꯕꯗꯤ ꯁ꯭ꯄꯣꯔꯠꯁ ꯁ꯭ꯄꯣꯔꯠꯁꯤ ꯏꯛꯅꯣꯔ ꯇꯧꯕ ꯌꯥꯔꯣꯏ ꯃꯔꯝꯗꯤ ꯁ꯭ꯄꯣꯔꯠ ꯁꯥꯟꯅꯕꯅ ꯍꯛꯆꯥꯡ ꯍꯛꯆꯥꯡ ꯂꯣꯝꯗ ꯑꯐꯕ ꯂꯩꯌꯦ ꯍꯛꯆꯥꯡ ꯂꯣꯝꯗ ꯀꯥꯟꯅꯕ ꯂꯩꯌꯦ ꯍꯨꯃꯥꯡꯁꯨ ꯇꯥꯕꯅꯤꯅ ꯃꯊꯪ ꯃꯊꯪ ꯍꯛꯆꯥꯡꯁꯦ ꯐꯔꯛꯄ ꯑꯗꯨꯒ ꯕꯣꯗꯤ ꯃꯨꯞꯃꯦꯟ ꯖꯣꯏꯟ ꯃꯨꯞꯃꯦꯟꯒꯨꯝꯕ ꯕꯣꯟ ꯕꯣꯟꯒꯨꯝꯕ ꯍꯥꯏꯔꯗꯤ ꯖꯣꯏꯟ ꯃꯨꯞꯃꯦꯟꯒꯨꯝꯕ ꯂꯥꯛꯄꯅꯤꯅ

ꯁ꯭ꯄꯣꯔꯠꯁꯁꯦ ꯏꯛꯅꯣꯔ ꯇꯧꯕ ꯌꯥꯗꯦ ꯍꯥꯏꯕꯒꯤ ꯊꯝꯖꯩ